ꯏꯁꯩ ꯍꯥꯏꯕ ꯏꯁꯩꯁꯤꯅ ꯃꯤꯑꯣꯏꯕꯕꯨ ꯁꯨꯝꯕꯤꯌꯦ ꯑꯋꯥꯕ ꯀꯌꯥꯁꯨ ꯀꯣꯛꯍꯜꯂꯦ ꯅꯨꯡꯉꯥꯏꯍꯜꯂꯦ ꯏꯟꯇꯔꯇꯦꯟꯃꯦꯟꯁꯨ ꯑꯣꯏꯍꯜꯂꯦ ꯑꯗꯨꯒ ꯏꯁꯥꯗꯁꯨ ꯏꯁꯩ ꯍꯩꯅꯤꯡꯕ ꯃꯤꯅ ꯁꯛꯄꯑꯗꯨꯃꯥꯏꯅ ꯑꯩꯅ ꯁꯛꯄ ꯉꯝꯗ꯭ꯔꯁꯨ ꯍꯩꯅꯤꯡꯕ ꯈꯣꯠꯄꯒꯨꯝꯕ ꯌꯥꯝ ꯄꯥꯝꯖꯩꯌꯦ ꯍꯥꯏꯗꯤ ꯃꯣꯏꯅ ꯁꯛꯂꯛꯄ ꯃꯇꯝꯗꯗꯤ ꯑꯩꯈꯣꯏꯁꯨ ꯌꯥꯝ ꯍꯔꯥꯎꯋꯦ ꯑꯗꯨꯒ ꯇꯥꯕꯗꯁꯨ ꯌꯥꯝ ꯅꯨꯡꯉꯥꯏꯌꯦ ꯃꯥꯒꯤ ꯈꯣꯟꯖꯦꯜꯗꯨꯅ ꯑꯩꯈꯣꯏꯒꯤ ꯑꯋꯥꯕ ꯃꯌꯥꯝꯁꯨ ꯀꯣꯛꯍꯟꯕꯤꯌꯦ ꯑꯗꯨꯒ ꯍꯦꯟꯅ ꯍꯦꯟꯅ ꯑꯋꯥꯕꯗꯒꯤ ꯍꯦꯟꯅ ꯍꯦꯟꯅ ꯅꯨꯡꯉꯥꯏꯍꯜꯂꯦ ꯑꯗꯨꯒ ꯃꯤꯕꯨꯁꯨ ꯁꯨꯝꯍꯠꯂꯦ ꯃꯥꯒꯤ ꯋꯥꯍꯩ ꯃꯌꯥꯝꯗꯨꯅ ꯃꯥꯒꯤ ꯋꯥꯍꯩꯗꯨꯅ ꯃꯤꯕꯨꯁꯨ ꯄꯣꯊꯥꯍꯜꯂꯦ ꯅꯨꯡꯉꯥꯏꯍꯜꯂꯦ

ꯅꯨꯡꯉꯥꯏꯕꯁꯨ ꯄꯣꯛꯍꯜꯂꯦ ꯑꯗꯨꯒ ꯂꯥꯞꯅ ꯂꯩꯈꯤꯕ ꯃꯤꯁꯨ ꯏꯅꯥꯛꯇ ꯂꯩꯕꯒꯨꯝꯅ ꯈꯜꯂꯦ ꯑꯗꯨꯒ ꯑꯋꯥꯕ ꯄꯣꯠꯂꯨꯝ ꯂꯥꯛꯄ ꯀꯥꯟꯗꯁꯨ ꯏꯁꯩꯗꯨꯅ ꯑꯋꯥꯕꯗꯨ ꯀꯥꯎꯍꯟꯕꯤꯌꯦ ꯏꯁꯩꯅ ꯃꯔꯝ ꯑꯣꯏꯔꯒ ꯃꯤ ꯑꯃꯒ ꯃꯤ ꯑꯃꯒ ꯅꯨꯡꯁꯤꯅꯍꯜꯂꯦ ꯍꯦꯟꯅ ꯍꯦꯟꯅ ꯑꯗꯨꯒ

ꯏꯁꯩꯅ ꯃꯔꯝ ꯑꯣꯏꯔꯒ ꯃꯥꯒꯤ ꯈꯣꯟꯖꯦꯜ ꯃꯥꯒꯤ ꯁꯛꯄ ꯃꯤꯗꯨꯒꯤ ꯈꯣꯟꯖꯦꯜꯗꯨꯅ ꯃꯤꯕꯨ ꯁꯨꯝꯍꯠꯂꯦ ꯅꯨꯡꯉꯥꯏꯍꯜꯂꯦ ꯁꯤꯅꯤ